ꯑꯩꯈꯣꯏꯒꯤ ꯂꯝꯗꯗꯤ ꯑꯥꯔꯇꯤꯁꯁꯤꯡ ꯃꯔꯥꯡ ꯀꯥꯏꯕ ꯋꯥꯠꯂꯤ ꯑꯥꯔꯠꯀꯤ ꯂꯝꯗꯁꯨ ꯆꯥꯎꯈꯠꯄ ꯋꯥꯠꯂꯤ ꯑꯗꯨꯅ ꯃꯔꯝ ꯑꯣꯏꯔꯒ ꯄꯥꯎ ꯆꯦꯗ ꯑꯥꯔꯇꯤꯁꯁꯤꯡꯒꯤ ꯃꯇꯥꯡꯗ ꯌꯥꯝꯅ ꯇꯥꯡꯅ ꯊꯦꯡꯅꯩ ꯑꯥꯔꯇꯤꯁꯁꯤꯡꯒꯤ ꯃꯔꯝꯗ ꯏꯔꯛꯄ ꯇꯥꯔꯕꯁꯨ ꯄꯥꯎ ꯆꯦ

ꯑꯔꯣꯏꯕ ꯂꯃꯥꯏꯗ ꯍꯥꯞꯄꯤ ꯀꯂꯥꯒꯤ ꯑꯦꯠꯕꯔꯇꯥꯏꯁꯃꯦꯟ ꯂꯥꯛꯄ ꯇꯥꯔꯒꯁꯨ ꯃꯤꯌꯥꯝꯁꯤꯡꯅ ꯄꯥꯕ ꯋꯥꯠꯂꯤ ꯆꯥꯎꯈꯠꯄ ꯂꯩꯕꯥꯛ ꯑꯃ ꯑꯣꯏꯅꯕꯒꯤꯗꯃꯛ ꯑꯥꯔꯠ ꯑꯃꯁꯨꯡ ꯑꯥꯔꯇꯤꯁ ꯁꯤꯡꯕꯨ ꯌꯣꯛꯈꯠꯄ ꯇꯉꯥꯏ ꯐꯗꯦ